ꯑ ꯃꯥꯅꯦ ꯇꯥꯛꯄꯤꯌꯨ ꯑꯍꯣꯏ ꯑꯩꯈꯣꯏꯁꯦ ꯅꯤꯡꯊꯝ ꯊꯥꯒꯤ ꯑꯣꯏꯔꯒꯗꯤ ꯄꯨꯡ ꯇꯔꯥꯗꯒꯤꯅ ꯄꯨꯡ ꯃꯔꯤ ꯕꯧꯕ ꯍꯥꯡꯉꯦ ꯑꯥ ꯑꯥ ꯀ꯭ꯂꯥꯁꯀꯨꯝꯕ ꯌꯥꯎꯅꯤꯡꯉꯒꯗꯤ ꯍꯥꯏꯗꯤ ꯑꯩꯈꯣꯏꯒꯤ ꯑꯦꯗꯃꯤꯅꯤꯁꯇ꯭ꯔꯦꯁꯟ ꯕꯥꯂꯣꯛꯇ ꯆꯠꯂꯒ ꯍꯪꯕꯤꯔꯣ ꯍꯥꯏꯗꯤ ꯀꯃꯥꯏ ꯀꯃꯥꯏ ꯇꯧꯕꯅꯣ ꯗꯤꯇꯦꯜꯁꯁꯤꯡꯗꯣ